ꯑꯩ ꯏꯁꯥꯃꯛꯅ ꯑꯩꯈꯣꯏ ꯂꯥꯏꯅꯤꯡꯒꯤ ꯑꯣꯏꯕ ꯂꯥꯏꯔꯤꯛꯁꯤꯡꯗꯤ ꯍꯛꯊꯦꯡꯅꯅ ꯄꯥꯖꯗ꯭ꯔꯤ ꯑꯗꯨꯕꯨ ꯑꯍꯜ ꯂꯃꯟꯁꯤꯡꯅ ꯍꯥꯏꯕꯗꯒꯤ ꯑꯩꯈꯣꯏ ꯃꯩꯇꯩꯒꯤ ꯑꯣꯏꯕ ꯄꯨꯌꯥꯒꯤ ꯋꯥꯔꯤ ꯈꯔꯗꯤ ꯇꯥꯖꯔꯦ ꯑꯗꯨ ꯃꯣꯏꯅ ꯍꯥꯏꯕꯒꯤ ꯃꯇꯨꯡ ꯏꯟꯅ ꯑꯩꯈꯣꯏ ꯂꯥꯏꯔꯤꯛꯁꯤꯗ ꯍꯥꯏꯔꯝꯂꯤꯕꯁꯤ ꯑꯩꯈꯣꯏ ꯃꯩꯇꯩ ꯑꯩꯍꯣꯏꯒꯤ ꯑꯣꯏꯅꯗꯤ ꯑꯩꯈꯣꯏꯒꯤ ꯇꯨꯡꯒꯤ ꯆꯥꯗꯥ ꯅꯧꯗꯥꯁꯤꯡꯗ ꯀꯥꯟꯅꯕ ꯂꯥꯛꯅꯕꯒꯤꯗꯃꯛꯇ ꯍꯥꯏꯔꯝꯕ ꯃꯌꯥꯝ ꯑꯃꯁꯨ ꯌꯥꯎꯔꯦ ꯑꯗꯨꯒꯤ ꯃꯊꯛꯇ ꯑꯩꯈꯣꯏ ꯀꯔꯤ ꯀꯔꯤ ꯑꯣꯏꯔꯛꯄ ꯌꯥꯕ ꯀꯔꯤ ꯀꯔꯤ ꯇꯧꯒꯗꯒꯦ ꯀꯔꯤ ꯀꯔꯤ ꯂꯥꯛꯀꯅꯤ ꯃꯑꯣꯡ ꯃꯇꯧ ꯑꯗꯒꯤ ꯑꯩꯈꯣꯏꯒꯤ ꯆꯠꯅ ꯂꯣꯟꯆꯠ ꯊꯛꯁꯤ ꯈꯥꯁꯤ ꯑꯍꯜ ꯂꯃꯟꯗꯅ ꯀꯔꯤ ꯂꯤꯆꯠ ꯆꯠꯀꯅꯤ ꯑꯗꯒꯤ ꯅꯍꯥꯗꯅ ꯀꯔꯤ ꯋꯥꯉꯥꯡ ꯁꯥꯉꯥꯡ ꯇꯧꯒꯅꯤ ꯈꯣꯠꯀꯅꯤ ꯍꯥꯏꯕꯅ ꯆꯤꯡꯕꯁꯨ ꯃꯌꯥꯝ ꯑꯃ ꯑꯗꯨꯒꯨꯝꯂꯕ ꯂꯥꯏꯔꯤꯛꯇꯨꯗ ꯌꯥꯎꯋꯦ ꯍꯥꯏꯕꯁꯨ ꯇꯥꯖꯩ ꯑꯗꯨꯒꯤ ꯃꯊꯛꯇ ꯑꯩꯍꯣꯏꯅ ꯂꯥꯏꯔꯤꯛꯁꯤ ꯏꯁꯥꯃꯛꯅꯁꯨ ꯍꯛꯊꯦꯡꯅꯅ ꯄꯥꯖꯔꯨꯗ꯭ꯔꯒꯁꯨ ꯑꯩꯉꯣꯟꯗ ꯂꯥꯏꯔꯤꯛꯁꯤꯕꯨ ꯄꯥꯅꯤꯡꯕꯒꯤ ꯏꯍꯨꯜ ꯑꯃ ꯏꯊꯤꯜ ꯑꯃꯗꯤ ꯑꯗꯨꯝ ꯂꯩꯖꯩ ꯑꯗꯨꯒ ꯑꯩꯈꯣꯏꯒꯤ ꯀꯩꯅꯣꯒꯤ ꯑꯣꯏꯕ ꯔꯤꯂꯤꯖꯟꯁꯀꯤ ꯑꯣꯏꯕ ꯑꯩꯈꯣꯏ ꯃꯩꯇꯩ ꯑꯩꯈꯣꯏꯒꯤ ꯂꯥꯏꯅꯤꯡꯒꯤ ꯑꯣꯏꯕ ꯂꯥꯏꯔꯤꯛꯀ ꯑꯣꯏꯕꯒ ꯃꯔꯝ ꯑꯣꯏꯗꯨꯅ ꯀꯔꯤ ꯀꯔꯤ ꯂꯥꯏꯔꯤꯛꯁꯤꯗ ꯏꯔꯝꯕ ꯈꯣꯠꯂꯝꯕ ꯀꯔꯤ ꯀꯔꯤ ꯌꯥꯎꯔꯝꯕ ꯈꯣꯠꯄ ꯑꯗꯨꯁꯨ ꯏꯁꯥꯃꯛꯅ ꯄꯥꯕ ꯄꯥꯝꯖꯩ ꯑꯗꯨ ꯄꯥꯅꯤꯡꯉꯥꯏꯁꯨ ꯃꯊꯪꯗ ꯑꯩꯅ ꯆꯠꯂꯒ ꯄꯥꯟꯅꯤꯡꯉꯥꯏꯁꯨ ꯋꯥꯈꯟꯗ ꯂꯩꯖꯩ ꯄꯥꯒꯦ ꯍꯥꯏꯅꯁꯨ ꯈꯜꯂꯤ